ꯍꯜꯂꯣ ꯃꯣꯔꯅꯤꯡ ꯀꯔꯝ ꯇꯧꯔꯦ ꯅꯨꯡꯉꯥꯏꯔꯤꯕꯣ ꯉꯁꯤ ꯁꯨꯇꯤ ꯄꯤꯕꯗꯨ ꯀꯔꯤ ꯊꯕꯛ ꯇꯧꯔꯒ ꯂꯩꯕ꯭ꯔꯣ ꯀꯔꯤ ꯊꯕꯛ ꯇꯧꯔꯒ ꯂꯩꯕ꯭ꯔꯣ ꯉꯁꯤꯗꯤ ꯁꯨꯇꯤꯅꯤ ꯊꯕꯛ ꯂꯩꯇꯦ ꯔꯦꯁ ꯇꯧꯔꯣ ꯉꯁꯤꯗꯤ ꯁꯨꯇꯤꯅꯤꯅꯦ ꯑꯩꯈꯣꯏꯅꯤꯁꯨ ꯐꯖꯅ ꯔꯦꯁ ꯇꯧꯔꯣ

ꯌꯝ ꯋꯥꯏ ꯍꯧꯖꯤꯛꯀꯤꯗꯣ ꯔꯣꯁꯅꯤꯒꯤꯗꯨ ꯑꯩꯒꯤ ꯁꯕꯖꯦꯛꯁꯨ ꯇꯦꯁ ꯇꯧꯕꯁꯨ ꯖꯦꯔꯣ ꯖꯦꯔꯣ ꯐꯪꯕꯅꯤ ꯅꯣꯏꯒꯤ ꯁꯕꯖꯦꯛꯇꯨ ꯀꯔꯝ ꯇꯧꯕ꯭ꯔꯥ ꯔꯣꯁꯅꯤꯗꯨ

ꯑꯩꯒꯤ ꯁꯕꯖꯦꯛꯇꯥꯗꯤ ꯑꯩꯒꯤ ꯄꯦꯔꯣꯠꯇꯗꯤ ꯌꯥꯝ ꯅꯣꯇꯤꯅꯤ ꯃꯥꯗꯤ ꯍꯣꯏ ꯑꯩꯅ ꯍꯣꯝꯋꯥꯔꯛ ꯍꯣꯝꯋꯥꯔꯛ ꯑꯁꯤ ꯇꯧ ꯍꯥꯏꯔꯁꯨ ꯅꯨꯃꯤꯠ ꯑꯃꯁꯨ ꯍꯣꯝꯋꯥꯔꯛꯁꯨ ꯇꯧꯗꯦ ꯑꯗꯨꯒ ꯑꯩꯅ ꯑꯁ ꯀ꯭ꯂꯥꯁ ꯇꯦꯁꯇ ꯄꯦꯔꯦꯟꯁ ꯁꯤꯒꯅꯦꯆꯔꯗꯨ ꯄꯦꯔꯦꯟꯁ ꯁꯤꯛꯅꯦꯆꯔ ꯇꯧ ꯍꯥꯏꯕꯁꯨ ꯇꯧꯗꯦ ꯅꯪꯒꯤ ꯁꯕꯖꯦꯛꯇꯨ ꯀꯔꯝ ꯇꯧꯕ꯭ꯔꯥ

ꯍꯣꯏ ꯌꯝ ꯍꯣꯏ

ꯍꯣꯏ ꯑꯩꯒꯤ ꯋꯥꯈꯜꯗꯨ ꯑꯩꯒꯤ ꯁꯕꯖꯦꯛ ꯉꯥꯛꯇꯥꯔ ꯑꯗꯨꯝ ꯋꯥꯈꯜꯗꯣ ꯑꯩ ꯑꯗꯨꯝ ꯂꯩꯌꯦ

ꯍꯣꯏ ꯑꯗꯣ ꯑꯩꯈꯣꯏꯅꯤ ꯀꯔꯤ ꯑꯃ ꯇꯧꯁꯦ ꯃꯈꯣꯏꯒꯤ ꯄꯦꯔꯦꯟꯁꯇꯥ ꯔꯤꯀꯣꯏꯁ ꯇꯧꯁꯦ ꯇ꯭ꯌꯨꯁꯟ ꯄꯥꯏꯕ ꯄꯥꯏꯗꯕ ꯑꯗꯨꯝ ꯔꯤꯀꯣꯏꯁ ꯇꯧꯁꯦ ꯑꯗꯨꯝ ꯍꯥꯏꯁꯦ ꯍꯣꯏ ꯌꯥꯗ꯭ꯔꯦ ꯀ꯭ꯂꯥꯁꯇꯥꯁꯨ ꯌꯥꯗ꯭ꯔꯦ ꯍꯣꯝꯋꯥꯔꯛ ꯇꯧ ꯍꯥꯏꯕꯁꯨ ꯇꯧꯗꯦ ꯐꯥꯏꯟ ꯇꯧꯔꯣ ꯍꯥꯏꯕꯁꯨ ꯇꯧꯗꯦ ꯍꯜꯂꯣ ꯍꯜꯂꯣ

ꯍꯜꯂꯣ